ꯑꯩꯅ ꯅꯣꯡꯃ ꯑꯩꯈꯣꯏ ꯏꯄꯨꯅ ꯊꯝꯕꯤꯔꯝꯕ ꯀꯣꯏꯟ ꯑꯃ ꯑꯩꯈꯣꯏ ꯕꯕꯥꯅ ꯑꯩꯉꯣꯟꯗ ꯁꯤꯟꯅꯔꯛꯈꯤ ꯑꯗꯨ ꯀꯣꯏꯟꯗꯣ ꯊꯥꯏꯅ ꯅꯤꯡꯊꯧꯒꯤ ꯃꯇꯝꯗ ꯁꯤꯖꯟꯅꯔꯝꯕ ꯀꯣꯏꯟ ꯑꯃ ꯑꯣꯏꯔꯝꯈꯤ ꯑꯍꯥꯟꯕꯗꯗꯤ ꯑꯩ ꯀꯩꯁꯨ ꯈꯟꯖꯤꯟꯗꯅ ꯎꯄꯨꯗ ꯍꯥꯞꯆꯤꯟꯈꯤꯔꯝꯃꯤ ꯑꯗꯨꯕꯨ ꯑꯩꯅ ꯅꯣꯡꯃ ꯐꯦꯁꯕꯨꯛꯇ ꯀꯣꯏꯟ ꯑꯗꯨꯒꯤ ꯃꯇꯥꯡꯗ ꯊꯦꯡꯅꯈꯤ ꯃꯗꯨꯗꯒꯤ ꯑꯩ ꯁ꯭ꯇꯦꯝ ꯁꯤꯡ ꯀꯣꯏꯟꯁꯤꯡ ꯅꯨꯡꯁꯤꯡ ꯈꯣꯝꯖꯤꯟꯕ ꯃꯈꯣꯏꯒꯤ ꯃꯔꯝꯗ ꯊꯤꯖꯤꯟꯕ ꯑꯁꯤ ꯌꯥꯝꯅ ꯄꯥꯝꯖꯈꯤ ꯑꯗꯨꯗꯒꯤ ꯑꯩꯅ ꯊꯤꯖꯤꯟꯕ ꯍꯧꯔꯛꯈꯤ ꯑꯅꯧꯕ ꯀꯣꯏꯟ ꯅꯠꯇ꯭ꯔꯒ ꯑꯅꯧꯕ ꯁ꯭ꯇꯦꯝ ꯅꯠꯇ꯭ꯔꯒ ꯑꯅꯧꯕ ꯅꯨꯡꯁꯤꯡ ꯎꯕꯗ ꯅꯠꯇ꯭ꯔꯒ ꯐꯪꯕꯗ ꯑꯩ ꯃꯈꯣꯏꯒꯤ ꯃꯔꯝꯗ ꯈꯪꯅꯕ ꯍꯣꯠꯅꯖꯩ